ꯑꯩꯈꯣꯏꯒꯤ ꯀꯀꯥ ꯑꯃꯅ ꯂꯩꯀꯣꯜ ꯑꯃ ꯍꯥꯡꯗꯣꯛꯑꯦ ꯍꯥꯏꯔꯤꯕ ꯂꯩꯀꯣꯜꯗꯣ ꯍꯥꯡꯗꯣꯛꯄ ꯃꯇꯝꯗꯨꯗ ꯑꯩꯈꯣꯏ ꯀꯀꯥꯅ ꯀꯩꯀꯩ ꯊꯥꯕꯅ ꯐꯗꯣꯏꯅꯣ ꯀꯩꯀꯩ ꯊꯥꯕꯅ ꯐꯖꯗꯣꯏꯅꯣ ꯍꯥꯏꯅ ꯑꯩꯉꯣꯟꯗ ꯁꯨꯝ ꯍꯪꯉꯛꯑꯦ ꯑꯗꯣ ꯑꯩꯅ ꯁꯨꯝ ꯑꯦ ꯀꯀꯥ ꯂꯩꯀꯣꯜ ꯍꯥꯏꯁꯤꯗꯤ ꯂꯩ ꯃꯈꯜ ꯁꯨꯅ ꯊꯥꯒꯗꯕꯅꯤ ꯑꯗꯨꯒ ꯁꯥꯟꯅꯔꯩ ꯂꯩ ꯃꯈꯜ ꯃꯌꯥꯝ ꯂꯩꯔꯤꯕꯁꯤꯡꯁꯦ ꯐꯖ ꯐꯖꯕꯁꯤꯡ ꯊꯥꯒꯗꯕꯅꯤ ꯍꯥꯏ ꯑꯗꯨꯒ ꯑꯃꯨꯛꯁꯨ ꯂꯩꯀꯣꯜ ꯑꯃ ꯂꯩꯕ ꯇꯥꯔꯒꯗꯤ ꯂꯩꯀꯣꯜ ꯈꯛ ꯅꯠꯇꯅ ꯑꯇꯩ ꯑꯇꯣꯞꯄ ꯍꯩ ꯔꯥꯁꯤꯡ ꯅꯥꯄꯤ ꯁꯤꯡꯕꯤ ꯐꯖꯕ ꯅꯥꯄꯤ ꯃꯈꯜ ꯐꯖꯕ ꯂꯩꯔꯤꯕꯁꯤꯡꯁꯨ ꯑꯗꯨꯃꯛ ꯊꯥꯒꯗꯕꯅꯤ ꯑꯗꯨꯒ ꯐꯝꯕꯗꯁꯨ ꯌꯥꯝꯅ ꯃꯣꯟ ꯃꯣꯟ ꯂꯥꯎꯕ ꯅꯥꯄꯤ ꯃꯈꯜꯁꯤꯡꯁꯨ ꯂꯩ ꯍꯥꯏꯔꯤꯕ ꯅꯥꯄꯤ ꯃꯈꯜꯁꯤꯡ ꯑꯁꯤ ꯁꯨꯝ ꯊꯥꯕ ꯌꯥꯏ ꯑꯗꯨꯒ ꯑꯀꯣꯏꯕꯗ ꯍꯩ ꯂꯩ ꯂꯐꯨ ꯌꯦꯟꯗꯦꯝ ꯆꯥꯕ ꯌꯥꯕ ꯑꯋꯥꯊꯕꯤ ꯄꯨꯡꯗꯣꯟ ꯍꯩꯅꯧ ꯆꯨꯝꯕ꯭ꯔꯩ ꯑꯁꯤꯅꯆꯤꯡꯕꯁꯤꯡꯁꯨ ꯑꯗꯨꯃꯛ ꯊꯥꯕ ꯌꯥꯏ ꯍꯥꯏꯅ ꯍꯥꯏꯔꯕ ꯍꯥꯏ ꯑꯗꯨꯒ ꯑꯁꯨꯝꯅ ꯂꯩꯀꯣꯜ ꯑꯁꯦ ꯁꯦꯝꯒꯠꯈꯤ